ꯑꯥ ꯁꯥꯔ ꯑꯩꯅꯤ ꯁꯟꯇꯣꯁ ꯁꯥꯔꯅ ꯐꯣꯟ ꯇꯧꯔꯛꯑꯣ ꯍꯥꯏꯗꯨꯗ ꯇꯧꯔꯛꯏꯅꯤ ꯑꯁ ꯑꯗꯨꯝ ꯑꯗꯨꯝ ꯑꯐꯕ ꯃꯑꯣꯡꯗꯕꯨꯗꯤ ꯇꯧꯏ ꯑꯗꯨꯝ ꯑꯩ ꯃꯣꯔꯅꯤꯡ ꯑꯦꯛꯁꯔꯁꯥꯏꯁ ꯂꯦꯞꯇꯦ ꯑꯗꯒꯤ ꯃꯆꯤ ꯑꯣꯏꯕ ꯍꯥꯏꯇꯔꯦ ꯂꯐꯣꯏ ꯁꯪꯒꯣꯝ ꯆꯥꯔꯤ ꯑꯗꯨꯒ ꯑꯩꯒꯤ ꯗꯥꯏꯠꯇ ꯈꯤꯇꯪ ꯀꯟꯇ꯭ꯔꯣꯜ ꯍꯥꯏꯇꯔꯦ ꯆꯥꯛꯅ ꯍꯟꯗꯔꯒ ꯕꯦꯖꯤꯇꯦꯕꯜꯅ ꯈꯤꯇꯪ ꯌꯥꯝꯅ ꯆꯥꯕ ꯑꯗꯒꯤ ꯍꯞꯇꯥ ꯑꯃꯗ ꯃꯤꯠ ꯑꯃꯨꯔꯛ ꯑꯅꯤꯔꯛ ꯀꯨꯝꯕ ꯌꯥꯎꯕ ꯑꯗꯨꯝ ꯀꯟꯇ꯭ꯔꯣꯜꯕꯨꯗꯤ ꯇꯧꯖꯔꯤ ꯑꯗꯣ ꯀꯔꯤꯗ ꯄ꯭ꯔꯥꯛꯇꯤꯁ ꯇꯥꯏꯃꯤꯡꯁꯦ ꯁꯥꯔ ꯅꯣꯡꯃꯗ ꯑꯅꯤꯔꯛ ꯀꯨꯝꯕ ꯑꯣꯟꯊꯣꯛꯁꯦ ꯍꯥꯏꯔ ꯅꯠꯇ꯭ꯔꯒ ꯍꯥꯟꯅꯒꯤ ꯇꯥꯏꯃꯤꯡꯗꯨꯗ ꯁꯥꯡꯇꯣꯛꯁꯦ ꯍꯥꯏꯔ ꯀꯔꯝꯕ ꯃꯑꯣꯡꯗ

ꯑꯗꯣ ꯁꯥꯔ ꯀꯣꯁ ꯀꯩꯅꯣꯗꯤ ꯖꯤꯝꯒꯨꯝꯕ ꯀꯔꯤꯒꯨꯝꯕꯗꯤ ꯈꯔ ꯑꯗꯨ ꯁꯥꯔ ꯀꯣꯁ ꯀꯩꯅꯣꯒꯤ ꯑꯩꯈꯣꯏꯒꯤ ꯆꯥꯕ ꯊꯛꯄꯗ ꯍꯥꯏꯔ ꯗꯥꯏꯠꯇ ꯑꯩꯈꯣꯏꯒꯤ ꯄ꯭ꯔꯣꯇꯤꯟ ꯄꯥꯎꯗꯔꯒꯨꯝꯕꯁꯦ ꯑꯗꯨꯝ ꯍꯥꯞꯄꯗ ꯀꯥꯟꯅꯔꯛꯀꯗ꯭ꯔꯥ ꯅꯠꯇ꯭ꯔꯒꯅ ꯑꯩꯈꯣꯏꯒꯤ ꯅꯣꯔꯃꯦꯜ ꯑꯩꯈꯣꯏꯒꯤ ꯃꯤꯠ ꯆꯥꯔꯤꯕ ꯁꯤꯅ ꯑꯗꯨꯝ ꯌꯥꯗꯣꯏꯔꯥ ꯄ꯭ꯔꯣꯇꯤꯟ ꯄꯥꯎꯗꯔ ꯈꯤꯇꯪ ꯅꯣꯔꯃꯦꯜ ꯑꯣꯏꯕꯗ ꯍꯥꯞꯁꯤꯔꯥ ꯑꯥ ꯃꯥ ꯂꯣꯏꯕꯗ ꯍꯥꯏꯇꯔꯦ ꯑꯗꯨꯒ ꯑꯩꯈꯣꯏꯒꯤ ꯃꯊꯪꯒꯤ ꯀꯃꯤꯡ ꯂꯤꯛꯁꯤꯅ ꯀꯔꯝ ꯀꯥꯟꯗꯒꯤ ꯍꯧꯕꯒꯤ ꯐꯤꯕꯝꯗ ꯂꯩꯒꯦ ꯑꯥ ꯑꯗꯨꯒ ꯀꯩꯅꯣꯗꯤ ꯇꯤꯝꯗꯤ ꯑꯩꯈꯣꯏ ꯍꯥꯟꯅꯩꯗꯨ ꯑꯗꯨꯝ ꯑꯣꯏꯒꯅꯤꯀꯣ ꯑꯅꯧꯕ ꯑꯉꯥꯡ ꯄ꯭ꯂꯦꯌꯔ ꯑꯅꯧꯕ ꯌꯥꯎꯔꯛꯇꯣꯏꯔꯥ ꯑꯩꯈꯣꯏꯒꯤ ꯀꯩꯅꯣꯗꯤ ꯃꯐꯝꯁꯤꯗꯤ ꯑꯥ ꯃꯅꯤꯄꯨꯔꯗ ꯑꯗꯨꯝ ꯇꯥꯕꯒꯤ ꯐꯤꯕꯝ ꯂꯩꯖꯥꯠꯂ ꯅꯠꯇ꯭ꯔꯒꯅ ꯆꯠꯇꯣꯏꯔꯥ ꯁꯤꯒꯤ ꯄꯣꯠꯁꯦ ꯀꯃꯥꯏꯅ ꯂꯩꯕꯖꯥꯠꯅꯣ ꯍꯥꯏꯗꯤ ꯅꯣꯇꯤꯁ ꯊꯣꯛꯇ꯭ꯔꯤꯕꯅꯤꯅ ꯍꯣꯏ ꯀꯣꯁ ꯑꯗꯨꯗꯤ ꯄ꯭ꯔꯥꯛꯇꯤꯁ ꯇꯥꯏꯃꯤꯡꯁꯤꯗꯤ ꯃꯣꯔꯅꯤꯡꯗ ꯑꯗꯨꯝ ꯇꯧꯗꯣꯏꯔꯥ ꯅꯠꯇ꯭ꯔꯒꯅ ꯏꯕꯤꯅꯤꯡꯗ ꯇꯧꯒꯗ꯭ꯔꯥ ꯑꯥ ꯑꯗꯨ ꯀꯩꯅꯣꯗꯤ ꯒ꯭ꯔꯥꯎꯟꯗꯤ ꯑꯩꯈꯣꯏ ꯍꯣꯝ ꯒ꯭ꯔꯥꯎꯟꯗ ꯑꯗꯨꯝ ꯑꯣꯏꯗꯣꯏꯅꯦꯕꯀꯣ ꯀꯣꯁ ꯑꯗꯨꯗꯤ